ꯍꯧꯖꯤꯛ ꯅ꯭ꯌꯨꯁ ꯃꯦꯗꯤꯌꯥꯗ ꯊꯣꯛꯂꯤꯕ ꯃꯣꯏꯒꯤ ꯀꯔꯞꯁꯟ ꯑꯃꯁꯨꯡ ꯀꯔꯞꯁꯟ ꯂꯩꯇꯕ ꯃꯣꯏꯒꯤ ꯅ꯭ꯌꯨꯁꯁꯤ ꯀꯃꯥꯏꯅ ꯇꯧꯕ꯭ꯔ ꯍꯥꯏꯕꯗ ꯁꯤ ꯀꯩꯅꯣ ꯊꯕꯛ ꯑꯃ ꯑꯆꯧꯕ ꯃꯤꯅ ꯁꯣꯏꯍꯜꯂꯗꯤ ꯑꯩꯈꯣꯏꯒꯤ ꯅ꯭ꯌꯨꯁ ꯃꯦꯗꯤꯌꯥ ꯑꯩꯈꯣꯏꯅ ꯀꯣꯕꯔ ꯑꯞ ꯇꯧꯕꯤꯌꯦ ꯑꯃꯁꯨꯡ ꯑꯩꯈꯣꯏꯒꯤ ꯃꯤ ꯃꯤꯑꯣꯏ ꯑꯃ ꯀꯔꯤ ꯀꯅꯦꯛꯁꯟꯁꯨ ꯂꯩꯇꯕ ꯃꯤꯅ ꯇꯧꯔꯗꯤ ꯌꯥꯝ ꯐꯣꯡꯗꯣꯛꯄ ꯑꯃ ꯂꯩꯌꯦ ꯑꯩꯈꯣꯏꯅ ꯍꯥꯏꯕꯨ ꯍꯥꯏꯔꯗꯤ ꯀꯔꯞꯁꯟ ꯍꯥꯏꯕꯗꯨꯝ ꯌꯥꯔꯝꯅꯤ ꯍꯥꯏꯕꯗꯤ ꯆꯤꯞ ꯃꯤꯅꯤꯁꯇꯔ ꯑꯃꯅ ꯀꯩꯅꯣꯝꯃ ꯁꯣꯏꯍꯜꯂꯗꯤ ꯑꯩꯈꯣꯏꯒꯤ ꯅ꯭ꯌꯨꯁ ꯃꯦꯗꯤꯌꯥ ꯑꯩꯈꯣꯏꯅ ꯁꯣꯏꯅ ꯂꯥꯟꯅ ꯊꯣꯛꯍꯟꯕ ꯅꯠꯇ꯭ꯔꯒꯅ ꯃꯣꯏ ꯀꯣꯕꯔ ꯑꯞ ꯇꯧꯕꯤꯕ ꯃꯣꯏꯅ ꯂꯥꯟꯕꯗꯣ ꯃꯣꯏꯅ ꯁꯣꯏꯅ ꯍꯥꯞꯆꯤꯜꯂꯒ ꯂꯥꯟꯗꯦ ꯍꯥꯏꯅ ꯐꯣꯡꯗꯣꯛꯄ ꯑꯃ ꯂꯩꯌꯦ ꯑꯃꯁꯨꯡ ꯃꯣꯏ ꯑꯆꯧ ꯑꯆꯧꯕꯅ ꯁꯣꯏꯍꯟꯕ ꯑꯣꯏꯕ ꯇꯥꯔꯗꯤ ꯅ꯭ꯌꯨꯁ ꯃꯦꯗꯤꯌꯥ ꯑꯩꯈꯣꯏꯅ ꯄꯨꯊꯣꯛꯄ ꯔꯤꯄꯣꯔꯇꯔꯈꯣꯏꯅ ꯑꯃꯁꯨꯡ ꯅ꯭ꯌꯨꯁ ꯁꯦꯝꯕ ꯃꯤꯈꯣꯏꯅ ꯃꯣꯏꯕꯨ ꯀꯤꯗꯨꯅ ꯃꯣꯏꯅ ꯂꯥꯟꯅ ꯐꯣꯡꯕ ꯃꯣꯏꯅ ꯆꯨꯝꯃꯁꯨ ꯆꯨꯝꯍꯟꯗꯕ ꯆꯨꯝꯍꯟꯗꯕꯁꯨ ꯆꯨꯝꯍꯟꯕ ꯍꯥꯏꯕ ꯇꯧꯕ ꯑꯃ ꯂꯩꯌꯦ ꯑꯁꯤꯁꯦ ꯂꯣꯏꯅ ꯀꯔꯞꯁꯟ ꯑꯃꯗꯤ ꯑꯆꯧ ꯑꯁꯥꯡ ꯃꯣꯏꯅ ꯈꯥꯏꯗꯣꯛꯄꯗ ꯂꯣꯏꯅ ꯊꯣꯛꯂꯤꯕꯅꯤ ꯑꯁꯦ ꯑꯗꯨꯕꯨ ꯅ꯭ꯌꯨꯁ ꯃꯦꯗꯤꯌꯥ ꯑꯩꯈꯣꯏꯅ ꯑꯐꯕꯔꯣꯝꯗ ꯃꯤꯁꯦ ꯂꯣꯏꯅ ꯏꯀ꯭ꯋꯦꯜꯗ ꯃꯤꯁꯦ ꯑꯃ ꯉꯛꯇꯅꯤꯀꯣ ꯊꯋꯥꯏ ꯑꯃꯈꯛꯇꯅꯤ ꯃꯤꯁꯦ ꯑꯆꯧ ꯑꯁꯥꯡ ꯈꯥꯏꯗꯅ ꯁꯤꯒꯨꯝꯕ ꯃꯇꯝꯗꯗꯤ ꯃꯣꯏꯅ ꯐꯣꯡꯗꯣꯛꯄꯤꯔꯗꯤ ꯀꯔꯞꯁꯟ ꯍꯥꯏꯕꯁꯤ ꯃꯅꯤꯄꯨꯔꯗ ꯂꯩꯔꯣꯏ ꯍꯥꯏꯅ ꯍꯥꯏꯖꯔꯤ ꯑꯗꯨꯕꯨ ꯅ꯭ꯌꯨꯁ ꯃꯦꯗꯤꯌꯥ ꯑꯩꯈꯣꯏꯅ ꯂꯣꯀꯦꯜ ꯏꯁꯨꯁ ꯁꯤꯗ ꯈꯨꯡꯒꯪꯒꯨꯝꯕꯗ ꯊꯣꯛꯄ ꯊꯕꯛꯈꯩ ꯑꯁꯣꯏ ꯑꯅꯥ ꯂꯩꯔꯁꯨ ꯃꯣꯏꯅ ꯌꯥꯝꯗꯤ ꯐꯣꯡꯗꯣꯛꯄꯤꯗꯦ ꯐꯣꯡꯕꯨꯗꯤ ꯐꯣꯡꯗꯣꯛꯄꯤꯌꯦ ꯑꯗꯨꯕꯨ ꯌꯧꯐꯥꯠꯇꯅ ꯐꯣꯡꯗꯣꯛꯄꯤꯌꯦ ꯑꯗꯨꯕꯨ ꯃꯣꯏꯅ ꯌꯥꯝ ꯐꯣꯀꯁꯇꯨ ꯏꯟꯇꯔꯅꯦꯁꯅꯦꯜꯗ ꯊꯣꯛꯏꯕ ꯔꯁꯤꯌꯥꯒ ꯌꯨꯀ꯭ꯔꯦꯟꯒ ꯈꯠꯅꯔꯤꯕ ꯏꯟꯗꯤꯌꯥꯗ ꯊꯣꯛꯂꯤꯕ ꯃꯣꯏ ꯑꯌꯥꯝꯕ ꯃꯣꯏꯒꯤꯁꯨ ꯃꯣꯏ ꯃꯁꯥꯒꯤ ꯅ꯭ꯌꯨꯁ ꯂꯩꯕꯅꯤꯅ ꯃꯣꯏꯅ ꯌꯥꯝ ꯐꯣꯡꯗꯣꯛꯄꯤ ꯂꯣꯀꯦꯜ ꯅ꯭ꯌꯨꯁꯀꯤꯗꯤ ꯑꯩꯈꯣꯏꯒꯤ ꯃꯅꯤꯄꯨꯔꯒꯤ ꯅ꯭ꯌꯨꯁ ꯆꯦꯅꯦꯜꯁꯤꯡꯅ ꯃꯣꯏꯅ ꯐꯖꯅ ꯐꯣꯡꯗꯣꯛꯄꯤꯌꯦ ꯑꯗꯨꯕꯨ ꯍꯥꯏꯕꯒꯨꯝꯅ ꯑꯆꯧ ꯑꯁꯥꯡ ꯝꯣꯏꯅ ꯁꯣꯏꯍꯜꯂꯗꯤ ꯃꯣꯏꯅ ꯂꯣꯠꯍꯟꯅꯉꯥꯏ ꯑꯃꯁꯨꯡ ꯀꯣꯕꯔꯑꯞ ꯇꯧꯅꯉꯥꯏ ꯊꯕꯛ ꯇꯧꯕꯁꯤꯗꯤ ꯑꯩꯈꯣꯏ ꯊꯣꯛꯈ꯭ꯔꯗꯤ ꯑꯐꯕꯗ ꯃꯅꯤꯄꯨꯔꯁꯦ ꯑꯐꯕꯗ ꯁꯦꯝꯗꯣꯛꯄ ꯉꯝꯒꯅꯤ ꯍꯥꯏꯅ ꯍꯥꯏꯖꯔꯤ